ꯑꯩꯈꯣꯏꯒꯤ ꯏꯝꯐꯥꯜ ꯋꯦꯁ ꯗꯤꯁꯇ꯭ꯔꯤꯛꯇ ꯂꯩꯔꯤꯕ ꯑꯩꯈꯣꯏꯒꯤ ꯃꯤꯑꯣꯏꯁꯤꯡꯅ ꯑꯩꯈꯣꯏꯒꯤ ꯃꯥꯌꯣꯛꯅꯕ ꯑꯩꯈꯣꯏ ꯈꯨꯗꯣꯡꯆꯥ ꯈꯨꯗꯣꯡꯆꯥꯗꯕ ꯈꯔ ꯍꯥꯏ ꯇꯥꯔꯗꯤ ꯀꯣ ꯑꯩꯈꯣꯏꯒꯤ ꯅꯣꯡ ꯈꯤꯇꯪ ꯇꯥꯕ ꯃꯇꯝꯗ ꯑꯩꯈꯣꯏꯒꯤ ꯂꯝꯕꯤ ꯁꯣꯔꯣꯛ ꯏꯁꯤꯡ ꯊꯨꯝꯖꯟꯕ ꯈꯣꯠꯆꯟꯕ ꯑꯗꯒꯤꯗꯤ ꯒꯥꯔꯤ ꯆꯠꯄ ꯌꯥꯗꯕ ꯈꯣꯠꯇꯕ ꯑꯗꯒꯤꯗꯤ ꯏꯁꯤꯡꯗꯣ ꯆꯦꯟꯕꯝ ꯂꯩꯇꯕꯗꯒꯤ ꯑꯈꯣꯏꯒꯤ ꯀꯥꯡ ꯃꯆꯥ ꯄꯣꯛꯁꯟꯗꯨꯅ ꯑꯩꯈꯣꯏꯒꯤ ꯑꯩꯈꯣꯏ ꯀꯥꯡꯒꯤ ꯂꯩꯅꯥ ꯃꯦꯂꯔꯤꯌꯥ ꯗꯦꯡꯒꯤ ꯀꯩꯀꯥ ꯁꯟꯗꯣꯛꯄ ꯑꯗꯒꯤꯗꯤ ꯍꯟꯇꯛ ꯈꯛꯇꯗ ꯑꯩꯈꯣꯏꯒꯤ ꯏꯝꯐꯥꯜ ꯋꯦꯁꯇꯒꯤ ꯒꯦꯡꯒꯤꯒꯤ ꯀꯦꯁ ꯃꯌꯥꯝ ꯊꯦꯡꯅꯩ ꯑꯗꯒꯤꯗꯤ ꯏꯝꯐꯥꯜ ꯋꯦꯁꯅ ꯑꯣꯕꯔꯑꯣꯜ ꯃꯅꯤꯄꯨꯔꯒꯤ ꯑꯣꯏꯅ ꯈ꯭ꯋꯥꯏꯗꯒꯤ ꯗꯦꯡꯒꯤ ꯅꯥꯕ ꯗꯤꯁꯇ꯭ꯔꯤꯛꯇꯨ ꯑꯣꯏꯔꯤꯅꯤ ꯑꯗꯒꯤꯗꯤ ꯑꯩꯈꯣꯏꯅ ꯁꯤꯒꯤ ꯏꯁꯨꯁꯤꯅ ꯑꯩꯈꯣꯏꯒꯤ ꯃꯤꯑꯣꯏꯕꯒꯤ ꯑꯩꯈꯣꯏꯒꯤ ꯅꯣꯡꯃꯒꯤ ꯁꯨꯔꯒ ꯆꯥꯔꯒ ꯍꯤꯡꯉꯤꯕ ꯃꯤꯑꯣꯏꯗꯨꯗꯗꯤ ꯑꯩꯈꯣꯏꯒꯤ ꯐꯦꯃꯤꯂꯤꯒꯤ ꯕ꯭ꯔꯦꯠ ꯑꯥꯔꯅꯔ ꯑꯣꯏꯔꯤꯕ ꯃꯤꯗꯨꯗ ꯗꯦꯡꯒꯤ ꯅꯥꯕ ꯃꯇꯝꯗꯗꯤ ꯏꯃꯨꯡꯗꯣ ꯄꯨꯔꯥ ꯀꯣꯂꯥꯞꯁ ꯇꯥꯕ ꯍꯥꯏꯕ ꯇꯥꯔꯦ ꯀꯣꯂꯥꯞꯁ ꯇꯥꯕ ꯍꯥꯏꯗꯤ ꯃꯥꯅ ꯁꯨꯔꯀꯥꯟꯗ ꯏꯃꯨꯡꯗꯣ ꯄꯨꯔꯤꯕꯗꯣ ꯃꯥꯅ ꯅꯥꯁꯤꯜꯂꯕꯅꯤꯅ ꯑꯩꯈꯣꯏꯒꯤ ꯏꯃꯨꯡꯗꯣ ꯄꯨꯕ ꯉꯝꯗꯕ ꯏꯃꯨꯡꯗꯨꯃ ꯄꯨꯔꯥ ꯁꯤꯕꯒꯤ ꯐꯤꯕꯝꯗ ꯂꯩꯕ ꯈꯣꯠꯄꯁꯦ ꯃꯥꯌꯣꯛꯅꯩ ꯑꯗꯒꯤꯗꯤ ꯂꯩꯉꯥꯛꯅ ꯑꯩꯈꯣꯏꯅ ꯂꯩꯉꯥꯛꯇꯒꯤ ꯄꯥꯝꯖꯕ ꯍꯥꯏꯕ ꯇꯥꯔꯗꯤ ꯗꯦꯡꯒꯤ ꯅꯥꯕ ꯃꯤꯑꯣꯏꯁꯤꯡꯁꯤꯗ ꯑꯩꯈꯣꯏꯒꯤ ꯃꯣꯏꯗ ꯑꯩꯈꯣꯏꯒꯤ ꯁꯤ ꯑꯦꯝ ꯑꯩꯆ ꯇꯤ ꯆꯤꯞ ꯃꯤꯅꯤꯁꯇ꯭ꯔꯤ ꯍꯛꯁꯦꯜꯒꯤ ꯇꯦꯡꯕꯥꯡ ꯁꯤꯒꯤ ꯀꯩꯒꯤ ꯃꯈꯥꯗ ꯑꯩꯈꯣꯏꯒꯤ ꯅꯥꯔꯤꯕ ꯃꯤꯑꯣꯏꯁꯤꯡꯗꯨꯗ ꯇꯦꯡꯕꯥꯡ ꯃꯇꯦꯡ ꯀꯩꯀꯥ ꯄꯤꯍꯟꯖꯅꯤꯡꯏ ꯑꯗꯒꯤꯗꯤ ꯃꯈꯣꯏꯒꯤ ꯏꯃꯨꯡꯅ ꯃꯅꯨꯡꯅ ꯇꯥꯔꯤꯕ ꯑꯋꯥꯕꯗ ꯁꯔꯨꯛ ꯌꯥꯍꯟꯗꯨꯅ ꯑꯩꯈꯣꯏꯒꯤ ꯃꯇꯦꯡ ꯏꯇꯦꯡ ꯑꯣꯏꯅꯕ ꯂꯦꯝꯅ ꯂꯥꯏꯌꯦꯡꯕꯤꯕ ꯑꯗꯒꯤꯗꯤ ꯄꯩꯁꯥ ꯅꯨꯡꯁꯥ ꯄꯤꯕꯤꯗꯨꯅ ꯃꯤꯗꯨꯅ ꯅꯥꯕ ꯐꯠꯇ꯭ꯔꯤꯐꯥꯎꯕ ꯏꯃꯨꯡꯗꯣ ꯐꯖꯅ ꯂꯩꯍꯟꯅꯕ ꯈꯣꯠꯅꯕ ꯀꯩꯅꯣ ꯁꯤꯟꯕꯤꯕ ꯈꯣꯠꯄꯤꯕ ꯑꯩꯈꯣꯏ ꯂꯤꯗꯔꯁꯤꯡꯒꯤ ꯃꯐꯝꯗꯒꯤ ꯄꯥꯝꯃꯤ ꯑꯗꯨꯗꯨꯒ ꯂꯝꯕꯤ ꯊꯣꯡ ꯁꯣꯔꯣꯛꯅꯆꯤꯡꯕ ꯐꯖꯅ ꯁꯦꯝꯕꯤꯗꯨꯅ ꯑꯩꯈꯣꯏꯒꯤ ꯏꯔꯝ ꯅꯂꯥ ꯐꯖꯅ ꯁꯦꯝꯗꯨꯅ ꯑꯩꯈꯣꯏꯒꯤ ꯏꯁꯤꯡ ꯊꯤꯡꯕ ꯈꯣꯠꯄ ꯊꯤꯡꯉꯦꯜ ꯀꯥꯏꯕ ꯈꯣꯠꯄ ꯊꯣꯛꯏꯕ ꯁꯤꯅ ꯆꯤꯡꯕꯁꯤꯡꯁꯦ ꯑꯩꯈꯣꯏꯒꯤ ꯊꯧꯗꯣꯛ ꯋꯥꯊꯣꯛꯁꯤꯡꯁꯦ ꯁꯦꯝꯅꯅꯕ ꯑꯩꯈꯣꯏꯒꯤ ꯊꯣꯛꯇꯅꯕ ꯍꯥꯏ ꯇꯥꯔꯦꯀꯣ ꯑꯩꯈꯣꯏ ꯂꯤꯗꯔꯁꯤꯡꯒꯤ ꯃꯐꯝꯗꯒꯤ ꯄꯥꯝꯖꯩ ꯍꯥꯏꯅ ꯊꯝꯖꯒꯦ